ꯍꯂꯣ ꯑꯁꯤ ꯑꯣ ꯁꯤ ꯄꯣꯜꯇ꯭ꯔꯤꯒꯤ ꯌꯦꯟ ꯌꯣꯟꯕ ꯐꯥꯔꯝ ꯇꯧꯕꯗꯨ ꯅꯠꯇꯕꯔꯥ ꯍꯧꯖꯤꯛꯀꯥꯟꯁꯤ ꯌꯦꯟ ꯀꯌꯥꯝ ꯂꯩꯒꯦ ꯌꯦꯟ ꯎꯝ ꯕꯣꯏꯂꯔꯁꯨ ꯑꯥ ꯕ꯭ꯔꯣꯏꯂꯔ ꯈꯔ ꯆꯥꯎꯕ ꯐꯖꯕ ꯂꯩꯕꯔꯥ ꯑꯥ ꯑꯗꯨꯗꯤ ꯑꯥ ꯑꯩꯈꯣꯏꯒꯤ ꯂꯨꯍꯣꯡꯕ ꯑꯝ ꯂꯩꯌꯦ ꯍꯥꯏꯕꯀꯣ ꯑꯗꯨꯒꯤ ꯑꯩꯁꯤ ꯌꯦꯟꯁꯤ ꯈꯔ ꯌꯥꯝ ꯂꯧꯅꯤꯡꯕꯅꯦ ꯀꯦꯖꯤ ꯀꯦꯖꯤ ꯆꯥꯃ ꯀꯦꯖꯤ ꯆꯥꯃꯒꯨꯝꯕꯗ ꯌꯥꯝꯗ꯭ꯔꯕꯗ ꯆꯥꯃꯒꯨꯝꯕ ꯂꯧꯅꯤꯡꯕꯅꯦ ꯑꯗꯨ ꯀꯦꯖꯤꯗ ꯑꯍꯤꯡꯕꯗ ꯀꯌꯥ ꯑꯣꯏꯕ ꯂꯥꯏꯞꯇ ꯀꯦꯖꯤꯗ ꯀꯌꯥ ꯂꯩ ꯑꯣ ꯑꯗꯨ ꯗꯔꯦꯁꯇꯗꯤ ꯁꯦꯝꯂꯒꯗꯤ ꯈꯔ ꯍꯦꯟꯒꯅꯤꯀꯣ ꯍꯣꯏꯅꯦ ꯑꯣ ꯑꯗꯨ ꯁꯦꯝꯗꯕꯤ ꯑꯣꯏꯅ ꯂꯧꯅꯤꯡꯕꯅꯤ ꯑꯗꯨ ꯍꯣ ꯑꯗꯨꯗꯤ ꯅꯪꯒꯤꯁꯤ ꯍꯣꯏ ꯔꯤꯇꯦꯜꯗ ꯌꯣꯜꯂꯗꯤ ꯇꯥꯡꯉꯕꯁꯨ ꯑꯩꯈꯣꯏꯗꯤ ꯈꯔ ꯌꯥꯝ ꯂꯧꯕꯅꯤꯅ ꯋꯥꯟ ꯑꯩꯇꯤ ꯁꯥꯕꯤꯒꯦ ꯍꯥꯏꯕꯀꯣ ꯎꯝ ꯎꯝ ꯀꯦꯖꯤ ꯆꯥꯃꯒꯨꯝꯕ ꯂꯧꯒꯦ ꯑꯗꯨ ꯀꯣꯏꯂꯔꯗꯗꯤ ꯀꯌꯥ ꯀꯣꯏꯂꯔ ꯄꯥꯝꯃꯦ ꯀꯌꯥ ꯀꯌꯥ ꯑꯣ ꯊ꯭ꯔꯤ ꯑꯥꯏꯇꯤꯗꯨ ꯇꯥꯗ꯭ꯔꯕ ꯃꯤꯗꯗꯤ ꯊ꯭ꯔꯤ ꯐꯤꯞꯇꯤꯒꯨꯝꯕꯁꯨ ꯁꯥꯕ ꯂꯩꯇ꯭ꯔꯣ ꯑꯗꯨ ꯑꯩꯗꯣ ꯑꯗꯨꯁꯨ ꯀꯦꯖꯤ ꯌꯥꯡꯈꯩ ꯀꯦꯖꯤ ꯌꯥꯡꯈꯩꯒꯨꯝꯕ ꯂꯧꯅꯤꯡꯕꯅꯦ ꯑꯗꯨꯁꯨ ꯍꯣꯏ ꯍꯣꯏ ꯑꯗꯨ ꯑꯣ ꯍꯣꯏꯅꯦ ꯍꯣꯏꯅꯦ ꯑꯩꯁꯨ ꯁꯦꯝꯃꯒꯗꯤ ꯄꯨꯕ ꯉꯝꯃꯣꯏ ꯍꯥꯏꯕꯗꯤ ꯂꯝ ꯑꯃꯗꯒꯤ ꯅꯠꯇꯕꯅꯤꯅꯀꯣ ꯎꯝ ꯑꯃꯗ ꯑꯃꯗ ꯄꯨꯊꯣꯛꯀꯗꯕꯅꯤꯅ ꯍꯤꯡꯅ ꯄꯨꯕꯗꯨꯅꯁꯨ ꯐꯔꯦꯗ ꯁꯦꯝꯗꯣꯛꯄ ꯍꯥꯏꯕꯗꯨ ꯄꯨꯊꯣꯛ ꯄꯨꯁꯤꯟꯗꯨ ꯇꯥꯡ ꯀꯨꯟꯃꯉꯥꯗꯅꯦ ꯑ ꯍꯌꯦꯡ ꯂꯧꯒꯗꯕꯅꯦ ꯉꯁꯤꯗꯤ ꯍꯣꯏ ꯉꯁꯤ ꯂꯧꯔꯁꯨ ꯌꯥꯏ ꯑꯗꯨꯗꯤ ꯀꯔꯤ ꯇꯧꯕ ꯅꯪꯅ ꯑꯩꯅ ꯑꯦꯗ꯭ꯔꯦꯁꯁꯤ ꯍꯥꯏꯔꯒ ꯅꯪꯅ ꯂꯣꯏꯅꯃꯛ ꯀꯦꯖꯤ ꯑꯣꯜꯂꯒ ꯄꯩꯁꯥ ꯀꯌꯥ ꯇꯥꯔꯦ ꯍꯥꯏꯕꯒꯨꯝꯕꯗꯨ ꯍꯥꯏꯔꯒ ꯊꯥꯔꯛꯄ ꯌꯥꯒꯗ꯭ꯔꯥ ꯅꯠꯇ꯭ꯔꯒꯅ ꯑꯩ ꯂꯥꯛꯑꯒ ꯂꯧ ꯍꯥꯏꯕ꯭ꯔꯥ ꯑꯩ ꯂꯥꯛꯑꯒ ꯒꯥꯔꯤ ꯅꯦꯛꯑꯒ ꯑꯗꯨ ꯍꯣꯏ ꯆꯨꯝꯃꯦ ꯑꯗꯨ ꯅꯉꯣꯟꯗ ꯂꯧꯕꯁꯤ ꯄꯩꯁꯥꯗꯨ ꯑꯗꯨ ꯂꯣꯀꯦꯜꯒꯤꯗꯤ ꯂꯣꯀꯦꯜꯒꯤꯅ ꯑꯗꯨꯝ ꯌꯦꯟꯗ ꯑꯣꯏꯕ꯭ꯔꯥ ꯅꯠꯇ꯭ꯔꯒꯅ ꯀꯦꯖꯤ ꯑꯣꯟꯕ꯭ꯔꯥ ꯑꯗꯨꯁꯨ ꯑꯣꯟꯗ꯭ꯔꯁꯨ ꯑꯗꯨꯝ ꯍꯥ ꯍꯣꯏ ꯑꯗꯨꯗꯤ ꯑꯩꯁꯤ ꯕ꯭ꯔꯣꯏꯂꯔꯗꯨ ꯀꯦꯖꯤ ꯆꯥꯃꯒꯨꯝꯕ ꯀ꯭ꯏꯣꯏꯂꯔꯁꯨ ꯆꯥꯃꯃꯨꯛꯀꯤ ꯂꯧꯅꯤꯡꯕꯅꯤ ꯑꯗꯨꯒ ꯂꯣꯀꯦꯜꯒꯤꯗꯨ ꯀꯦꯖꯤ ꯀꯨꯟꯒꯨꯝꯕꯗꯤ ꯍꯥꯞꯅꯤꯡꯕꯅꯤꯀꯣ ꯑꯥ ꯑꯗꯨ ꯇꯣꯉꯥꯟ ꯇꯣꯉꯥꯟ ꯊꯣꯡꯗ꯭ꯔꯗꯤ ꯉꯁꯥꯏꯒꯤ ꯆꯥꯕ ꯆꯥꯗꯕ ꯍꯥꯏꯅ ꯌꯥꯎꯔꯛꯀꯅꯤ ꯍꯥꯏꯕ ꯀ꯭ꯔꯣꯏꯂꯔ ꯍꯣꯏ ꯑꯗꯣ ꯁꯄꯣꯁ ꯀꯦꯖꯤꯁꯤ ꯑꯣꯜꯂꯦ ꯀꯣꯏꯂꯔꯁꯨ ꯕꯣꯏꯂꯔꯁꯨ ꯀꯩꯀꯩꯁꯨ ꯑꯣꯜꯂꯦ ꯑꯗꯨꯒ ꯄꯨꯊꯣꯛ ꯄꯨꯁꯤꯟꯗꯨ ꯚꯔꯥꯗꯨ ꯏꯔꯟꯅꯥꯏ ꯑꯣꯏꯖꯕꯅꯤꯅ ꯍꯣꯔꯦꯟ ꯄꯨꯂꯞ ꯀꯌꯥ ꯇꯥꯕꯅꯣ ꯍꯥꯏꯕꯗꯨ ꯄꯥꯔꯒ ꯈꯔ ꯌꯦꯡꯉꯨꯅꯦ ꯀꯣ ꯃꯃꯜꯗꯣ ꯈꯔ ꯌꯦꯡꯊꯣꯛ ꯌꯦꯡꯁꯤꯟ ꯇꯧꯁꯦ ꯚꯔꯥꯗꯤ ꯏꯁꯥꯅ ꯄꯨꯊꯣꯛꯀꯗꯝꯅꯤ ꯅꯁꯥꯒꯤ ꯍꯣꯏ ꯅꯁꯥꯒꯤ ꯒꯥꯔꯤꯗꯤ ꯂꯩꯕ꯭ꯔꯣꯕ ꯌꯦꯟ ꯄꯨꯕ ꯌꯥꯕ ꯌꯦꯟ ꯑꯥ ꯌꯦꯟꯗꯤ ꯍꯣꯏ ꯍꯣꯏ ꯑ ꯑ ꯍꯣꯏ ꯍꯥꯏꯕꯗꯤ ꯌꯦꯟꯒꯨꯝꯕꯁꯤꯗꯤ ꯀꯥꯔꯗ ꯑꯃꯗ ꯑꯃꯗ ꯅꯝꯕ ꯌꯥꯕ ꯅꯠꯇꯦꯗꯅ ꯑ ꯃꯥꯗꯤ ꯆꯨꯝꯅꯒꯤ ꯒꯥꯔꯤ ꯇꯣꯉꯥꯟꯒꯗꯧꯕꯅꯤꯅ ꯑꯥ ꯑꯗꯨꯗꯤ ꯍꯌꯦꯡꯃꯛ ꯑꯩ ꯂꯥꯛꯑꯒ ꯂꯧꯔꯒꯦꯀꯣ ꯑꯥ ꯑꯩ ꯂꯥꯛꯑꯒ ꯃꯁꯛꯇꯣ ꯌꯦꯡꯉꯒ ꯀꯦꯖꯤꯗꯣ ꯄꯥꯔꯒ ꯂꯧꯔꯒꯦꯀꯣ ꯌꯥꯔꯦ ꯌꯥꯔꯦ ꯅꯪ ꯊꯝꯕꯤꯔꯝꯃꯣ ꯊꯝꯃꯣ ꯊꯝꯃꯣ ꯊꯝꯃꯣ ꯌꯥꯔꯅꯤ ꯑꯩ